ꯍꯜꯂꯣ ꯑꯥꯀꯥꯂꯃꯥꯔꯒꯤ ꯗꯨꯀꯥꯟꯗꯨꯔꯣ ꯍꯣ ꯅꯪꯒꯤ ꯗꯨꯀꯥꯟꯗꯨ ꯅꯪꯒꯤ ꯗꯨꯀꯥꯟꯗꯨ ꯄꯣꯠꯇꯤ ꯂꯣꯏꯅꯗꯤ ꯁꯨꯅ ꯌꯥꯎꯕ ꯗꯨꯀꯥꯟ ꯑꯣꯏꯕ ꯃꯥꯜꯂꯦꯀꯣ ꯆꯥꯎꯕ ꯃꯥꯜꯂꯦ ꯑꯥ ꯍꯣꯏ ꯍꯣꯏ ꯍꯣꯏ ꯍꯣꯏ ꯑꯗꯣ ꯑꯩꯁꯤ ꯍꯋꯥꯏ ꯀꯪꯇꯛ ꯀꯨꯝꯕꯁꯨ ꯍꯥꯋꯥꯏ ꯃꯪꯒꯟꯒꯨꯝꯕꯁꯨꯀꯣ ꯈꯔ ꯂꯧꯅꯤꯡꯕꯅꯦ ꯀꯦꯖꯤ ꯍꯋꯥꯏ ꯃꯪꯒꯟꯗꯨ ꯀꯦꯖꯤ ꯇꯔꯥꯀꯨꯝꯕ ꯑꯗꯒꯤ ꯎꯝ ꯀꯪꯇꯛ ꯍꯥꯋꯏ ꯀꯪꯇꯛ ꯀꯨꯝꯕꯁꯨ ꯌꯥꯎꯕ꯭ꯔꯣ

ꯑꯥ ꯑꯗꯨꯗꯒꯤ ꯍꯜꯗꯤ ꯄꯥꯎꯗꯔ ꯌꯥꯏꯉꯪ ꯄꯥꯎꯗꯔꯒꯨꯝꯕꯁꯨ ꯌꯥꯎꯔꯝꯒꯅꯤ ꯄꯦꯀꯦꯠ ꯃꯆꯥ ꯑꯣꯏꯕ꯭ꯔꯥ ꯑꯆꯧꯕ ꯌꯥꯎꯕ꯭ꯔꯣ ꯑꯗꯨ ꯑꯣ ꯑꯗꯨ ꯀꯦꯖꯤ ꯑꯥ ꯃꯆꯥꯗꯨꯅꯗꯤ ꯐꯔꯦ ꯑꯥ ꯑꯥ ꯑꯗꯨ ꯑꯆꯣꯏꯕ ꯑꯆꯣꯏꯕ ꯈꯔ ꯃꯤꯅ ꯂꯧꯕ ꯂꯥꯛꯄꯗ ꯄꯥꯋꯥ ꯂꯧꯒꯦ ꯑꯗꯨ ꯂꯧꯒꯦ ꯍꯥꯏꯕꯁꯨ ꯌꯥꯎꯔꯛꯑꯦ ꯑꯗꯨ ꯈꯔꯁꯨ ꯂꯧꯅꯤꯡꯕ ꯑꯆꯣꯏꯕꯗꯨꯁꯨ ꯎꯝ ꯑꯦ ꯑꯗꯨꯗꯤ ꯑꯆꯧꯕꯗꯨ ꯆꯠꯇ꯭ꯔꯁꯨ ꯃꯆꯥꯗꯣ ꯑꯥ ꯑꯥ ꯍꯣꯏ ꯍꯣꯏ ꯑꯗꯨꯁꯨ ꯂꯧꯅꯤꯡꯉꯦ ꯃꯪꯒꯟ ꯀꯦꯖꯤ ꯇꯔꯥ ꯃꯣꯁꯣꯔꯤ ꯄꯤꯒꯅꯨ ꯀꯪꯇꯛ ꯀꯦꯖꯤ ꯇꯔꯥ ꯃꯣꯁꯣꯔꯤꯗꯨ ꯑꯉꯥꯡꯕꯗꯨ ꯑꯣ ꯑꯗꯨꯁꯨ ꯍꯣꯏ ꯍꯣꯏ ꯑꯥ ꯑꯗꯨ ꯄꯦꯛꯀꯤꯡꯗꯣ ꯀꯨꯟꯃꯨꯛ ꯂꯧꯔꯛꯒꯦ ꯑꯗꯨꯗꯤ ꯑꯥ ꯄꯦꯛꯇꯨ ꯀꯨꯟ ꯀꯨꯟ ꯀꯦꯖꯤ ꯀꯨꯟ ꯑꯗꯨꯝ ꯇꯧꯔꯁꯤꯅꯦ ꯑꯥ ꯆꯥꯔꯖ ꯃꯥꯟꯅꯕ꯭ꯔꯣ ꯍꯣꯏ ꯑꯗꯨꯗꯤ ꯀꯦꯖꯤ ꯀꯦꯖꯤꯒꯤꯗꯨ ꯄꯦꯛ ꯀꯨꯟꯒꯨꯝꯕ ꯁꯦꯝꯕꯤꯌꯨꯀꯣ ꯑꯗꯨꯒ ꯀꯪꯇꯛꯇꯨ ꯀꯔꯤ ꯍꯋꯥꯏ ꯃꯪꯒꯟꯗꯨꯗꯤ ꯀꯔꯤ ꯇꯧꯒꯅꯨ ꯁꯦꯝꯒꯅꯨ ꯀꯦꯖꯤ ꯀꯨꯟꯒꯨꯟꯕ ꯑꯗꯨꯝ ꯑꯣꯜꯂꯒ

ꯑꯣ ꯑꯗꯨꯗꯤ ꯑꯩ ꯂꯥꯛꯑꯒ ꯑꯩ ꯑꯩ ꯂꯥꯛꯑꯒ ꯀꯦꯖꯤ ꯃꯁꯤꯡꯗꯨ ꯇꯧꯔ ꯂꯧꯔꯒꯦ ꯍꯧꯖꯤꯛꯀꯤ ꯄꯦꯛ ꯄꯧꯔꯗꯕꯗꯨ ꯍꯥꯟꯅ ꯅꯪ ꯄꯦꯛ ꯇꯧꯔꯒ ꯂꯩꯔꯝꯃꯣ ꯇ꯭ꯋꯦꯟꯇꯤ ꯒꯨꯝꯕ ꯇꯧꯐꯤꯌꯣ ꯑꯗꯨ ꯄꯦꯛꯇꯨ ꯑꯥ ꯑꯆꯥꯊꯥꯎꯁꯨ ꯂꯧꯒꯅꯤ ꯑꯆꯥꯊꯥꯎꯗꯨ ꯕꯣꯇꯜ ꯑꯣꯏꯅ ꯂꯧꯒꯦꯗ ꯍꯧꯖꯤꯛꯇꯤ ꯆꯣꯏꯅꯁꯨ ꯃꯤ ꯂꯇꯔꯦ ꯑꯥ ꯕꯣꯇꯜ ꯑꯣꯏꯅꯥ ꯍꯥꯞ ꯂꯤꯇꯔꯒꯤꯁꯣ ꯍꯥꯐ ꯀꯦꯖꯤꯒꯤꯗꯣ ꯑꯗꯨꯒꯨꯝꯕ ꯑꯗꯨꯒ ꯀꯔꯤꯗꯤ ꯔꯤꯐꯥꯏꯟ ꯑꯁꯤꯒꯤ ꯐꯣꯔꯆꯨꯟꯒꯨꯝꯕꯁꯨ ꯑꯥ ꯐꯣꯔꯆꯨꯟꯗꯨꯁꯨ ꯍꯥꯐ ꯑꯥ ꯍꯥꯐ ꯂꯤꯇꯔꯒꯨꯗꯨꯅ ꯑꯌꯥꯝꯕ ꯑꯗꯨꯅ ꯆꯠꯂꯦ ꯍꯥꯏꯕꯀꯣ ꯑꯩꯈꯣꯏ ꯆꯤꯡꯗꯗꯤ ꯌꯥꯝ ꯑꯆꯧꯕꯁꯨ ꯌꯥꯝ ꯂꯩꯕ ꯉꯝꯅꯗꯦ ꯍꯥꯏꯕ ꯎꯝ ꯑꯗꯨ ꯑꯒꯗꯤ ꯊꯨꯝꯗꯤ ꯈꯔ ꯌꯥꯝ ꯂꯧꯅꯤꯡꯉꯦ ꯕꯦꯛꯗꯨꯗ ꯄꯦꯛꯀꯦꯠ ꯀꯌꯥ ꯆꯟꯕꯔꯥ ꯑꯗꯨꯁꯨ ꯑꯩ ꯂꯥꯛꯑꯒ ꯂꯧꯔꯒꯦ ꯂꯩꯕ꯭ꯔ ꯊꯨꯝꯁꯨ ꯑꯥ ꯊꯨꯝꯗꯤ ꯑꯥ ꯇꯇꯥ ꯑꯣꯏꯒꯦꯔꯥ ꯑꯦꯕ꯭ꯔꯤꯗꯦ ꯇꯇꯥꯅꯗꯤ ꯃꯃꯜ ꯈꯔ ꯀꯟꯕꯅꯤꯅ ꯑꯥ ꯑꯗꯨ ꯑꯩꯈꯣꯏ ꯆꯤꯡꯗꯗꯤ ꯈꯪꯗꯦ ꯊꯨꯝ ꯅꯝꯃꯒ ꯂꯣꯏꯔꯦ ꯑꯦꯕ꯭ꯔꯤꯗꯦ ꯊꯝꯕꯤꯔꯝꯃꯣ ꯎꯝ ꯑꯩ ꯂꯥꯛꯀꯅꯤ ꯑꯗꯨꯒ ꯂꯧꯒꯅꯤ ꯑꯗꯨ ꯑꯆꯥꯊꯥꯎ ꯂꯧꯒꯅꯤ ꯑꯗꯨ ꯂꯧꯒꯅꯤ ꯑꯗꯨ ꯍꯥ ꯑꯥꯂꯨꯁꯨꯅꯤ ꯑꯥꯂꯨꯁꯨ ꯄꯥꯝꯃꯦ ꯍꯣꯏ ꯑꯥꯂꯨꯁꯨ ꯍꯧꯖꯤꯛ ꯀꯥꯟꯗꯤ ꯆꯤꯡꯒꯤ ꯋꯥꯠꯂꯤ ꯃꯇꯝ ꯈꯖꯤꯛꯇ ꯑꯥꯂꯨꯁꯨ ꯕꯦꯛ ꯑꯅꯤ ꯑꯅꯤꯒꯨꯝꯕ ꯑꯃ ꯈꯛꯇ ꯂꯧꯔꯒꯦ ꯄꯤꯌꯥꯏꯀꯥ ꯆꯅꯝꯒꯁꯨ ꯑ ꯂꯩꯕꯗꯤ ꯂꯣꯏꯅ ꯂꯩꯌꯦꯀꯣ ꯎꯝ ꯑꯗꯨꯁꯨ ꯂꯧꯒꯦ ꯑꯗꯨꯒ ꯀꯔꯤꯒꯨꯝꯕꯗꯨꯗꯤ ꯂꯩꯕ꯭ꯔ ꯑꯩꯈꯣꯏꯒꯤ ꯃꯣꯔꯣꯛ ꯑꯅꯪꯕ ꯑꯣ ꯃꯄꯨꯝꯁꯨ ꯂꯩꯕ ꯑꯥ ꯃꯣꯔꯣꯛ ꯑꯁꯨꯕꯗꯨ ꯑꯣꯏꯅ ꯄꯦꯀꯦꯠ ꯃꯆꯥ ꯃꯆꯥꯗꯣ ꯑꯗꯨꯗꯤ ꯑꯩꯁꯤ ꯑꯥ ꯑꯗꯨꯗꯤ ꯑꯣ ꯑꯗꯨ ꯅꯪꯒꯤꯗ ꯂꯣꯏꯅ ꯁꯨꯔꯦ ꯍꯥꯏꯔꯕꯗꯤ ꯑꯩꯁꯨ ꯑꯇꯣꯞꯗ ꯊꯤꯔꯔꯣꯏ ꯍꯧꯖꯤꯛ ꯄꯦꯛ ꯇꯧꯒꯗꯕ ꯄꯣꯠ ꯑꯗꯨ ꯈꯛꯇ ꯄꯦꯛꯀꯤꯡ ꯊꯃꯝꯃꯣ ꯑꯇꯩꯗꯤ ꯑꯩ ꯂꯥꯛꯑꯒ ꯂꯧꯔꯒꯦꯀꯣ ꯑꯗꯣ ꯀꯔꯤꯒꯨꯝꯕ ꯑꯩꯅ ꯑꯩ ꯂꯥꯛꯄ ꯉꯝꯗꯕꯗ ꯑꯉꯥꯡꯁꯤꯡ ꯊꯥꯔꯛꯑꯕꯁꯨ ꯑꯩꯅ ꯂꯤꯁ ꯁꯦꯝꯃꯒ ꯑꯩ ꯄꯤꯔꯛꯀꯦ ꯑꯥ ꯑꯗꯨꯒ ꯃꯃꯟꯗꯨ ꯅꯪ ꯑꯗꯨꯝ ꯍꯥꯏꯔꯣ ꯑꯗꯨꯒ ꯑꯩꯅ ꯂꯤꯁꯇꯨ ꯑꯉꯥꯡꯁꯤꯡꯗ ꯄꯤꯔꯛꯑꯒ ꯑꯗꯨ ꯄꯣꯠꯇꯤ ꯁꯣꯏꯅꯗꯕ ꯑꯗꯨ ꯀꯔꯤ ꯍꯥꯏꯒꯅꯤ ꯑꯩꯈꯣꯏꯅ ꯃꯪꯒꯟꯅꯤ ꯍꯥꯏꯔꯒ ꯃꯣꯁꯣꯔꯤꯅꯤ ꯍꯥꯏꯔꯒ ꯑꯇꯣꯞꯄ ꯍꯋꯥꯏ ꯑꯣꯟꯅ ꯇꯩꯅꯕ ꯄꯤꯁꯜꯂꯕ ꯑꯗꯨꯒꯨꯝꯕꯁꯨ ꯇꯧꯕꯤꯒꯅꯣꯕ ꯀꯣ ꯍꯣꯏ ꯍꯣꯏ ꯑꯩꯅ ꯂꯤꯁ ꯎꯝ ꯍꯣꯏ ꯍꯣꯏ ꯍꯣꯏ ꯑꯩꯅ ꯂꯤꯁ ꯑꯃꯗꯤ ꯁꯦꯝꯃꯒ ꯄꯤꯔꯛꯀꯦ ꯑꯩꯁꯨ ꯎꯝ ꯂꯧꯒꯅꯤ ꯂꯧꯒꯅꯤ ꯉꯥ ꯀꯣꯛꯇꯥꯁꯨ ꯍꯥꯞꯀꯅꯤ

ꯑꯥ ꯍꯣꯏ ꯍꯣꯏ ꯁꯤ ꯆꯦꯔꯤ ꯑꯗꯨ ꯑꯄꯤꯛꯄ ꯉꯥ ꯀꯣꯛꯇꯥ ꯑꯄꯤꯛꯄ ꯖꯥꯠꯇꯨꯁꯨ ꯑꯗꯨꯝ ꯆꯠꯄꯅꯤ ꯆꯤꯡꯗꯗꯤ ꯑꯥ ꯍꯣꯏ ꯍꯣꯏ ꯍꯣꯏ ꯍꯣꯏ ꯑꯗꯨꯗꯤ ꯐꯔꯦ ꯑꯩꯅ ꯑꯥ ꯑꯥ ꯄꯥꯐꯣꯔꯒꯨꯝꯕꯁꯨ ꯍꯥꯞꯆꯜꯂꯣ ꯂꯩꯒꯅꯤꯅ ꯄꯥꯐꯣꯔꯁꯨ ꯑꯗꯨꯝ ꯆꯠꯄꯅꯦ ꯄꯥꯐꯣꯔꯁꯨ ꯑꯗꯨꯝ ꯆꯠꯄꯅꯦ ꯁꯤꯗ ꯃꯈꯣꯏꯅ ꯆꯠꯇꯕ ꯆꯤꯡꯗ ꯆꯠꯇꯕꯕꯨ ꯕꯦꯁꯣꯟ ꯀꯨꯝꯕꯁꯤꯗꯤ ꯆꯠꯇ꯭ꯔꯦ ꯕꯣꯔꯥꯗꯤ ꯌꯥꯝ ꯍꯧꯗꯦꯀꯣ ꯎꯝ ꯑꯗꯨꯗꯤ ꯍꯥ ꯍꯥ ꯀ꯭ꯋꯥꯔꯣ ꯁꯨꯄꯥꯔꯤ ꯂꯩꯕ꯭ꯔ ꯅꯉꯣꯟꯗ ꯑꯥ ꯍꯣꯏ ꯍꯣꯏ ꯍꯣꯏ ꯑꯗꯨ ꯍꯥ ꯑꯗꯨꯗꯤ ꯑꯩ ꯂꯥꯛꯑꯒ ꯂꯥꯛꯑꯦ ꯂꯥꯛꯇ꯭ꯔꯒꯅ ꯑꯉꯥꯡ ꯊꯥꯔꯛꯀꯦ ꯂꯤꯁ ꯑꯃ ꯄꯨꯔꯒ ꯄꯩꯁꯥ ꯑꯁꯨꯛ ꯇꯥꯔꯦ ꯍꯥꯏꯕꯗꯨ ꯖꯤꯄꯦ ꯇꯧꯔꯁꯨ ꯌꯥꯔꯦ ꯄꯩꯁꯥ ꯑꯣꯏꯅ ꯄꯤꯔꯁꯨ ꯌꯥꯔꯦ ꯀꯣ ꯑꯥ ꯌꯥꯔꯦ ꯌꯥꯔꯦ ꯊꯝꯃꯁꯤꯔꯥ ꯀꯣꯟꯅ ꯑꯃꯨꯛ ꯃꯔꯣꯟ ꯐꯥꯎꯅꯁꯦ ꯎꯝ ꯐꯔꯦ ꯐꯔꯦ ꯐꯔꯦ